ꯁꯦ ꯏꯝꯐꯥꯜ ꯀꯦꯞꯁ ꯁꯥꯔꯕꯤꯁ ꯁꯦꯟꯇꯔꯒꯤ ꯑꯣꯏꯕꯤꯔꯕ ꯑꯩ ꯀꯦꯞꯁꯦ ꯄꯨꯡ ꯅꯥꯏꯟ ꯊꯥꯔꯇꯤꯗꯒꯤ ꯕꯨꯛ ꯇꯧꯖꯕꯅꯤ ꯑꯗꯣ ꯍꯧꯖꯤꯛ ꯅꯥꯏꯟ ꯊꯥꯔꯇꯤ ꯇꯥꯗꯧꯔꯦ ꯅꯥꯏꯟ ꯊꯥꯔꯇꯤ ꯐꯥꯎꯕꯗ ꯂꯥꯛꯇꯦ ꯑꯩ ꯍꯧꯖꯤꯛ ꯊꯦꯡꯉꯦ ꯏꯝꯐꯥꯜ ꯆꯥꯟꯗꯦꯜ ꯇꯨ ꯏꯝꯐꯥꯜ ꯆꯠꯀꯗꯕꯅꯤ ꯑꯗꯨ ꯑꯩ ꯀꯦꯞꯁꯦ ꯀꯦꯟꯁꯦꯜ ꯇꯧꯖꯔꯒꯦ ꯃꯇꯝ ꯍꯥꯏꯕꯗꯤ ꯊꯦꯡꯉꯦ ꯑꯩꯁꯨ ꯏꯟꯇꯔꯚ꯭ꯌꯨ ꯊꯦꯡꯉꯦ ꯑꯗꯨꯅꯤꯅ ꯑꯩ ꯀꯦꯞꯁꯦ ꯀꯦꯟꯁꯦꯜ ꯇꯧꯖꯔꯒꯦ ꯃꯔꯝꯗꯤ ꯑꯩꯅ ꯌꯥꯎꯒꯗꯧꯔꯤꯕ ꯏꯟꯇ꯭ꯔꯚ꯭ꯌꯨꯗꯣ ꯈꯜꯂꯗꯤ ꯆꯥꯟꯗꯦꯜꯗꯒꯤ ꯏꯟꯐꯥꯜꯗꯒꯤꯅꯦ ꯑꯗꯨ ꯀꯦꯞ ꯑꯃ ꯑꯣꯏꯔꯒ ꯈꯤꯇꯪ ꯊꯨꯅ ꯂꯥꯛꯄꯤꯕꯗꯤ ꯌꯥꯗ꯭ꯔ ꯑꯗꯨꯅꯤꯅ ꯑꯩꯒꯤꯁꯨ ꯈꯜꯂꯗꯤ ꯊꯕꯛꯀꯤ ꯈꯟꯅ ꯊꯦꯡꯉꯦ ꯑꯗꯨꯅꯤꯅ ꯑꯩ ꯀꯦꯟꯁꯦꯜ ꯇꯧꯖꯒꯦ ꯑꯩ ꯑꯇꯣꯞꯄ ꯀꯦꯞ ꯀꯦꯞ ꯁꯥꯔꯕꯤꯁꯇ ꯑꯣꯏꯅ ꯕꯨꯛ ꯇꯧꯖꯔꯒꯦ